ꯍꯂꯣ

ꯍꯣꯏ ꯎꯝ ꯑꯥ ꯂꯣꯏ ꯐꯪꯅꯤ ꯎꯝ ꯑꯗꯨꯝ ꯕꯦꯂꯟꯗ꯭ꯔꯤ ꯂꯧ ꯁꯉꯝ ꯑꯃ ꯊꯥꯕꯗꯗꯤ ꯀꯦ ꯖꯤ ꯑꯅꯤꯒꯨꯝꯕꯒꯤ ꯆꯥꯡꯗꯤ ꯆꯪꯒꯅꯤ ꯕꯦꯂꯟꯗ꯭ꯔꯤꯗꯗꯤ ꯍꯣꯏ ꯍꯣꯏ ꯂꯩꯌꯦ ꯂꯩꯌꯦ ꯂꯣꯏꯅ ꯐꯪꯒꯅꯤꯌꯦ ꯂꯣꯏ ꯂꯩꯌꯦ ꯑꯗꯨ ꯃꯔꯛ ꯃꯔꯛꯇ ꯑꯗꯨꯝ ꯕꯦꯂꯟꯗ꯭ꯔꯤꯒꯤ ꯃꯔꯛꯇ ꯊꯥꯖꯤꯟꯕ ꯑꯗꯨꯝ ꯌꯥꯅꯤꯌꯦ ꯀꯥꯜꯂ ꯀꯥꯜꯂꯒ ꯍꯣꯏ ꯍꯣꯏ ꯍꯥꯞꯄꯛꯀꯦ ꯍꯥꯞꯄꯛꯀꯦ

ꯂꯩꯌꯦ ꯂꯩꯌꯦ ꯆꯍꯤ ꯑꯍꯨꯝ ꯍꯦꯛ ꯊꯥꯒꯤꯕꯗꯨꯅ ꯆꯍꯤ ꯑꯍꯨꯝꯗ ꯄꯥꯟꯕ ꯌꯣꯡꯆꯥꯛ ꯃꯔꯨ ꯂꯩ ꯌꯣꯡꯆꯥꯛ ꯆꯥꯔ ꯑꯐꯕ ꯊꯥꯒꯤꯕꯗꯩꯅ ꯆꯍꯤ ꯑꯍꯨꯝ ꯍꯦꯛ ꯁꯨꯕꯗ ꯑꯗꯨꯝ ꯌꯣꯡꯆꯥꯛ ꯄꯥꯟꯕ ꯌꯣꯡꯆꯥꯛꯁꯦ ꯑꯩꯈꯣꯏꯗꯤ ꯁꯤꯗ ꯀꯣꯂꯣꯝ ꯁꯦꯝꯃꯒ ꯑꯩꯈꯣꯏꯅ ꯌꯣꯡꯆꯥꯛ ꯆꯥꯔ ꯑꯃꯗ ꯑꯩꯈꯣꯏꯅ ꯁꯤꯗꯩꯁꯤꯗ ꯌꯣꯟꯕꯁꯤꯗꯤ ꯂꯨꯄꯥ ꯍꯨꯝꯐꯨ ꯆꯥꯔ ꯑꯃꯗ ꯍꯨꯝꯗꯨ ꯍꯨꯝꯗ꯭ꯔꯥ ꯑꯗꯨꯃꯥꯏꯅ ꯌꯣꯜꯂꯦ

ꯍꯣꯏ ꯍꯣꯏ ꯍꯣꯏ ꯌꯥꯅꯤ ꯌꯥꯅꯤ

ꯌꯥꯅꯤ ꯌꯥꯅꯤ ꯗꯤꯂꯤꯕꯔꯤ ꯑꯗꯨꯝ ꯍꯥꯏꯕꯤꯔꯛꯑꯣ ꯀꯔꯥꯏꯋꯥꯏꯗ ꯄꯨꯖꯔꯛꯎꯒꯦꯗꯣ ꯑꯗꯨꯝ ꯂꯣꯏꯅ ꯑꯩꯈꯣꯏꯅ ꯑꯗꯨꯝ ꯊꯤꯟꯖꯔꯛꯀꯅꯤ ꯐ꯭ꯔꯤ ꯑꯣꯏꯒꯅꯤ ꯗꯤꯂꯤꯕꯔꯤ ꯆꯥꯔꯖ ꯐ꯭ꯔꯤ ꯑꯣꯏꯒꯅꯤ

ꯑꯗꯨꯗꯤ ꯑꯩꯈꯣꯏꯅ ꯁꯤꯗꯒꯤ ꯂꯥꯛꯄ ꯃꯇꯝꯗ ꯀꯥꯡꯄꯣꯛꯞꯤꯗ ꯂꯥꯛꯑꯗꯤ ꯄꯨꯡ ꯄꯨꯡ ꯑꯅꯤꯒ ꯑꯗꯨꯋꯥꯏꯗꯗꯤ ꯌꯧꯔꯛꯑꯅꯤ

ꯑꯥ ꯑꯗꯨꯝ ꯑꯗꯨꯝ ꯊꯤꯟꯕ ꯂꯥꯛꯄꯗꯨꯗ ꯑꯗꯨꯝ ꯌꯥꯅꯤ ꯑꯗꯨꯝ ꯍꯦꯛ ꯄꯣꯠ ꯊꯤꯟꯕ ꯂꯥꯛꯄꯗ ꯑꯗꯨꯝ ꯈꯨꯠꯁꯤꯟꯅ ꯑꯗꯨꯝ ꯑꯗꯨꯗ ꯑꯗꯨꯝ ꯌꯥꯅꯤꯌꯦ

ꯑꯥ ꯍꯣꯏ ꯎꯝ ꯍꯣꯏ ꯍꯣꯏ ꯍꯣꯏ ꯑꯗꯨ ꯁꯨꯅꯕ ꯑꯗꯨꯝ ꯀꯩꯅꯣ ꯇꯧꯔꯣ ꯑꯩ ꯊꯥꯖꯔꯛꯑꯒꯦ ꯑꯧ